ꯑꯩꯒꯤ ꯐꯦꯃꯤꯂꯤꯗ ꯑꯩꯕꯨ ꯈ꯭ꯋꯥꯏꯗꯒꯤ ꯑꯦꯠꯚꯥꯏꯁ ꯄꯤꯕ ꯑꯩꯒꯤ ꯕꯕꯥꯅ ꯑꯣꯏ ꯀꯔꯤꯒꯤꯅꯣ ꯍꯥꯏꯕ ꯃꯇꯝꯗ ꯑꯩꯅ ꯇꯧꯕ ꯈꯨꯗꯤꯡ ꯑꯩꯅ ꯏꯁꯀꯨꯟ ꯀꯥꯒꯦꯔ ꯊꯕꯛ ꯆꯠꯀꯦꯔ ꯃꯥꯅ ꯑꯗꯨꯝ ꯍꯥꯏꯍꯧꯑꯦ ꯃꯥꯅ ꯍꯥꯏꯍꯧꯕꯁꯦ ꯀꯔꯤꯅꯣ ꯍꯥꯏꯕ ꯃꯇꯝꯗ ꯑꯩꯕꯨ ꯐꯠꯇꯕ ꯂꯝꯕꯤꯗ ꯆꯠꯍꯟꯕ ꯄꯥꯝꯗꯕꯅꯤꯅ ꯑꯐꯥꯕ ꯂꯝꯗ ꯆꯠꯍꯟꯕ ꯌꯥꯝ ꯄꯥꯝꯃꯤ ꯑꯗꯨꯒ ꯑꯩꯅ ꯆꯠꯄ ꯈꯨꯗꯤꯡ ꯑꯩꯅ ꯀꯣꯂꯦꯖ ꯆꯠꯀꯦꯔ ꯅꯠꯇꯔꯒ ꯑꯩꯅ ꯃꯥꯔꯀꯦꯠꯇꯤꯡ ꯆꯠꯀꯦꯔ ꯅꯠꯇꯔꯒ ꯀꯣꯏꯕ ꯆꯠꯀꯦꯔ ꯁꯥꯟꯅꯕ ꯆꯠꯀꯦꯔ ꯑꯗꯨꯝ ꯍꯥꯏꯑꯦ ꯑꯩ ꯕꯕꯥꯅ ꯃꯥꯅ ꯍꯥꯏꯔꯤꯕꯁꯤ ꯀꯔꯤꯅꯣ ꯍꯥꯏꯕ ꯃꯇꯝꯗ ꯑꯩꯕꯨ ꯐꯠꯇꯕ ꯃꯤ ꯑꯣꯏꯒꯦꯔ ꯍꯥꯏꯅꯁꯨ ꯀꯤꯕꯒꯤ ꯆꯤꯡꯅꯕꯒꯤ ꯃꯥꯅ ꯑꯩꯕꯨ ꯑꯐꯕ ꯂꯝꯕꯤꯗ ꯑꯗꯨꯝ ꯇꯥꯛꯄꯤ ꯑꯗꯨꯒ ꯑꯩꯒꯤ ꯑꯩꯅ ꯊꯕꯛ ꯇꯧꯕ ꯃꯇꯝꯗ ꯕꯕꯥꯅ ꯑꯗꯨꯝ ꯍꯥꯏꯑꯦ ꯊꯕꯛ ꯇꯧꯕ ꯃꯇꯝꯗ ꯅꯪꯅ ꯇꯧꯕ ꯃꯇꯝꯗ ꯊꯋꯥꯏ ꯁꯦꯡꯅ ꯋꯥꯈꯜ ꯁꯦꯡꯅ ꯇꯧꯑꯣ ꯃꯥꯅ ꯕꯕꯥ ꯈꯣꯏꯅ ꯑꯩꯕꯨ ꯃꯣꯏ ꯑꯗꯨꯃꯥꯏꯅ ꯋꯥꯅ ꯂꯩꯍꯟꯕꯗꯨ ꯄꯥꯝꯗꯦ ꯃꯣꯏꯅ ꯄꯥꯝꯕꯗꯨꯗꯤ ꯑꯩꯕꯨ ꯃꯆꯥ ꯑꯃ ꯑꯣꯏꯔꯒ ꯇꯨꯡꯒꯤ ꯈꯜꯂꯒ ꯃꯤ ꯑꯃ ꯃꯤ ꯑꯐꯕ ꯑꯣꯏꯍꯟꯕꯗꯨ ꯄꯥꯝꯃꯤ ꯅꯨꯡꯉꯥꯏꯅ ꯂꯩꯍꯧꯕꯗꯨ ꯄꯥꯝꯃꯤ ꯕꯕꯥ ꯈꯣꯏꯗꯤ ꯑꯩꯈꯣꯏꯒꯤ ꯃꯇꯝꯗ ꯃꯣꯏꯒꯤ ꯑꯋꯥꯕꯗꯨ ꯈꯪꯈ꯭ꯔꯕꯅꯤꯅ ꯑꯩꯈꯣꯏꯕꯨꯗꯤ ꯑꯩꯕꯨꯗꯤ ꯃꯣꯏ ꯑꯗꯨꯃꯥꯏꯅ ꯋꯥꯍꯟꯕꯗꯣ ꯄꯥꯝꯗꯦ ꯑꯗꯨꯅ ꯃꯣꯏꯅ ꯄꯥꯝꯕꯗꯨꯗꯤ ꯑꯩꯕꯨ ꯅꯨꯡꯉꯥꯏꯅ ꯂꯩꯍꯟꯕ ꯑꯗꯨꯒ ꯃꯤ ꯑꯃ ꯑꯣꯏꯕ ꯃꯇꯤꯛ ꯆꯥꯕ ꯃꯤ ꯑꯣꯏꯅꯡꯉꯥꯏ ꯃꯣꯏꯅ ꯑꯩꯒꯤ ꯑꯩꯅ ꯇꯧꯕ ꯃꯇꯝꯗ ꯃꯣꯏꯅ ꯑꯗꯨꯝ ꯑꯦꯗꯚꯥꯏꯁ ꯄꯤ ꯑꯩꯅ ꯁꯨꯝ ꯑꯗꯨꯒ ꯑꯩꯒꯤ ꯏꯃꯨꯡꯗ ꯈ꯭ꯋꯥꯏꯗꯒꯤ ꯑꯃꯨꯛꯀ ꯑꯩꯅ ꯑꯩꯕꯨ ꯀꯦꯌꯥꯔ ꯂꯧꯕꯤꯕꯗꯤ ꯕꯕꯥꯅ ꯍꯦꯟꯅ ꯂꯧꯏ ꯑꯇꯣꯞꯄ ꯍꯣꯏ ꯃꯃꯥꯁꯨ ꯂꯧꯋꯏ ꯑꯗꯨꯕꯨ ꯕꯕꯥꯅ ꯍꯦꯟꯅ ꯂꯧꯏ ꯀꯔꯤꯒꯤꯅꯣ ꯍꯥꯏꯕ ꯃꯇꯝꯗꯤ ꯃꯥꯒꯤ ꯃꯆꯥꯅꯨꯄꯥ ꯑꯃ ꯑꯣꯏꯔꯒ ꯃꯤꯒ ꯃꯥꯟꯅꯅꯡꯉꯥꯏ ꯃꯥꯅ ꯁꯦꯝꯕ ꯃꯇꯝꯗ ꯋꯥꯅ ꯃꯤꯅꯁꯨ ꯅꯣꯛꯊꯤꯕꯗꯨ ꯄꯥꯝꯗꯕꯅꯤꯅ ꯑꯩꯕꯨ ꯀꯃꯥꯏꯅ ꯇꯧꯔꯗꯤ ꯐꯒꯗ꯭ꯔ ꯀꯃꯥꯏꯅ ꯇꯧꯔꯗꯤ ꯑꯐꯕ ꯑꯉꯥꯡ ꯑꯣꯏꯒꯗ꯭ꯔ ꯍꯥꯏꯅ ꯈꯜꯂꯒ ꯃꯥꯅ ꯊꯕꯛ ꯇꯧꯍꯜꯂꯤ ꯑꯗꯨꯒꯤ ꯃꯔꯝ ꯑꯣꯏꯔꯒ ꯑꯩꯕꯨ ꯌꯥꯝꯅ ꯆꯦꯛꯁꯤꯟꯅ ꯁꯦꯟꯅꯩ ꯑꯗꯨꯒ ꯑꯩꯉꯣꯟꯗ ꯇꯧꯕ ꯈꯨꯗꯤꯡꯃꯛ ꯃꯥꯅ ꯑꯐꯕ ꯂꯝꯕꯤꯗ ꯂꯝ ꯇꯥꯛꯄꯤ ꯕꯕꯥꯅ